ꯑꯩꯍꯥꯛꯅ ꯏꯁꯩ ꯁꯛꯄ ꯃꯇꯝꯗ ꯄꯨꯛꯅꯤꯡꯒꯤ ꯋꯥꯈꯜ ꯑꯁꯤꯅ ꯌꯥꯝꯅ ꯑꯆꯧꯕ ꯍꯥꯏꯕꯗꯤ ꯑꯩꯅ ꯇꯧꯔꯛꯀꯗꯧꯔꯤꯕ ꯄꯔꯐꯣꯔꯃꯦꯟꯁ ꯑꯗꯨꯗ ꯌꯥꯝꯅ ꯑꯆꯧꯕ ꯊꯧꯗꯥꯡ ꯑꯃꯗꯤ ꯂꯧꯋꯦ ꯍꯥꯏꯕꯗꯤ ꯑꯩꯅ ꯋꯥꯈꯜ ꯅꯨꯡꯉꯥꯏꯔꯒꯗꯤ ꯌꯥꯝꯅ ꯅꯨꯡꯉꯥꯏꯅ ꯁꯛꯑꯦ ꯑꯗꯨꯃꯛꯄꯨꯗꯤ ꯇꯧꯗꯦ ꯑꯗꯣ ꯁ꯭ꯇꯦꯖꯁꯤꯗꯅ ꯑꯇꯩ ꯑꯥꯔꯇꯤꯁꯁꯤꯡꯒꯤꯗꯤ ꯈꯪꯗꯦ ꯑꯗꯣ ꯁ꯭ꯇꯦꯖꯁꯦ ꯍꯦꯛ ꯌꯧꯕꯒꯀꯣ ꯑꯩꯁꯦ ꯃꯤ ꯑꯇꯣꯞꯄ ꯑꯃ ꯑꯣꯜꯂꯤ ꯍꯥꯏꯇꯥꯔꯦ ꯍꯥꯏꯕꯗꯤ ꯑꯩꯅ ꯃꯈꯥꯗ ꯁ꯭ꯇꯦꯖꯀꯤ ꯍꯦꯛ ꯃꯈꯥꯗ ꯂꯩꯔꯤꯉꯩꯗ ꯐꯥꯎꯔꯝꯕ ꯏꯅꯣꯠ ꯃꯌꯥꯝꯗꯣ ꯍꯥꯏꯇꯥꯔꯦꯀꯣ ꯏꯅꯣꯠ ꯍꯥꯏꯒꯗ꯭ꯔꯥ ꯐꯤꯂꯤꯡꯁ ꯍꯥꯏꯇꯥꯔꯦ ꯐꯤꯂꯤꯡꯁ ꯃꯌꯥꯝꯗꯣ ꯁ꯭ꯇꯦꯖ ꯍꯦꯛ ꯌꯧꯕꯒꯅ ꯑꯇꯣꯞꯄ ꯑꯃ ꯐꯥꯎꯕ ꯍꯥꯏꯕꯗꯤ ꯃꯈꯥꯗ ꯋꯥꯈꯜ ꯐꯅ ꯅꯨꯡꯉꯥꯏꯇ꯭ꯔꯒꯁꯨ ꯑꯩꯒꯤ ꯑꯣꯏꯅꯗꯤ ꯁ꯭ꯇꯦꯖ ꯍꯦꯛ ꯌꯧꯕꯒ ꯑꯩꯅ ꯚꯥꯕꯣꯛꯀ ꯌꯥꯝꯅ ꯂꯣꯏꯅꯖꯅꯤꯡꯕꯅꯤꯅ ꯚꯥꯕꯣꯛꯁꯦ ꯍꯦꯛ ꯎꯕꯗ ꯑꯩꯅ ꯐꯥꯎꯔꯝꯕ ꯑꯋꯥꯕ ꯃꯌꯥꯝꯗꯣ ꯂꯣꯏꯅ ꯀꯥꯎꯊꯣꯛꯑꯒ ꯚꯥꯕꯣꯛꯁꯤꯡꯗꯣ ꯅꯨꯡꯉꯥꯏꯍꯟꯕ ꯃꯁꯤꯅꯤ ꯑꯩꯒꯤ ꯈ꯭ꯋꯥꯏ ꯄꯥꯝꯖꯕ ꯍꯥꯏꯔꯒꯗꯤ